ꯍꯜꯂꯣ ꯁꯤ ꯂꯝꯖꯤꯡꯕ ꯀꯦꯞ ꯏꯟꯗꯁꯇ꯭ꯔꯤ ꯑꯣꯏꯕꯤꯔꯕ꯭ꯔꯣ ꯀꯦꯞ ꯑꯃꯈꯛꯇ ꯕꯨꯛ ꯇꯧꯖꯒꯦ ꯇꯧꯖꯕꯅꯤ ꯑꯥ ꯍꯦꯡꯒꯤ ꯑꯩ ꯅꯝꯕꯣꯟ ꯕꯖꯥꯔꯗꯒꯤꯅꯦ ꯍꯌꯦꯡꯁꯦ ꯁꯟꯗꯦ ꯑꯣꯏꯕꯁꯤꯗ ꯑꯩꯈꯣꯏ ꯐꯦꯝꯂꯤꯁꯦ ꯁꯦꯟꯗ꯭ꯔꯥꯗ ꯑꯩꯈꯣꯏꯁꯦ ꯄꯤꯀꯅꯤꯡ ꯑꯃ ꯆꯠꯀꯦꯅ ꯇꯧꯕ ꯑꯗꯨꯅ ꯍꯌꯦꯡꯁꯦ ꯄꯨꯡ ꯅꯤꯄꯥꯟ ꯆꯞ ꯆꯥꯅ ꯑꯩꯈꯣꯏ ꯅꯝꯕꯣꯟ ꯕꯖꯥꯔꯗ ꯉꯥꯏꯖꯔꯝꯃꯒꯦ ꯑꯩꯈꯣꯏ ꯈꯔ ꯄꯤꯛ ꯎꯞ ꯇꯧꯕꯤꯌꯣꯅ ꯍꯥꯏꯖꯒꯦꯅ ꯇꯧꯖꯔꯛꯄꯅꯦ ꯍꯣꯏ ꯌꯥꯝꯅ ꯅꯨꯡꯉꯥꯏꯖꯔꯦ